ꯍꯂꯣ ꯍꯂꯣ ꯑꯩ ꯃꯄꯥꯜꯂꯣꯝꯗꯒꯤꯅꯦ ꯑꯗꯨ ꯒꯥꯔꯤ ꯂꯣꯛꯇꯥꯛ ꯀꯔꯤ ꯁꯦꯟꯗ꯭ꯔꯥꯁꯦ ꯀꯃꯥꯏꯅ ꯇꯧꯕꯅꯣ ꯍꯥꯏꯕ ꯑꯥꯎ ꯁꯦꯟꯗ꯭ꯔꯥ ꯌꯦꯡꯕ ꯂꯥꯛꯄꯅꯦ ꯑꯗꯨ ꯃꯥꯒꯤ ꯃꯑꯣꯡ ꯃꯇꯧꯗꯣ ꯑꯩꯗꯤ ꯈꯪꯗꯕ ꯑꯗꯨ ꯀꯃꯥꯏ ꯇꯧꯕꯅꯣ ꯑꯃꯨꯛꯇ ꯍꯥꯏꯕꯤꯔꯛꯑꯣ ꯍꯥꯏꯕ ꯑꯩ ꯀꯛꯆꯤꯡꯗ ꯂꯩꯕꯅꯦ ꯑꯗꯨꯗꯨ